ꯒꯨꯗ ꯏꯕꯤꯅꯤꯡ ꯑꯩꯈꯣꯏ ꯆꯥꯈ꯭ꯔꯦ ꯁꯥ ꯊꯣꯡ ꯆꯥꯕꯅꯤ ꯅꯣꯏꯗꯤ ꯆꯥꯔꯕꯣ ꯑꯣ ꯁꯤꯕꯨ ꯀꯅꯥꯔꯣꯀꯣ ꯀꯗꯥꯏꯗꯒꯤ ꯐꯣꯟ ꯇꯧꯔꯛꯄꯅꯣ

ꯑꯣ ꯑꯣ ꯀꯔꯤꯅꯣ ꯀꯔꯤꯅꯣ ꯑꯥ ꯂꯨꯏꯉꯥꯏꯅꯤ ꯐꯦꯁꯇꯤꯕꯦꯜꯁꯦ ꯀꯔꯤ ꯍꯥꯏꯁꯤꯔꯥ ꯑꯩꯈꯣꯏ ꯅꯥꯒꯥ ꯈꯣꯏꯅ ꯁꯤ ꯃꯅꯤꯄꯨꯔꯗ ꯃꯤ ꯃꯈꯩ ꯂꯥꯛꯃꯤꯟꯅꯔꯒ ꯁꯤꯗ ꯁꯣꯋꯤꯡꯒꯤ ꯐꯦꯁꯇꯤꯕꯦꯜꯒꯤ ꯑꯗꯨꯝ ꯇꯧꯕꯅꯤ ꯅꯪ ꯏꯟꯇ꯭ꯔꯦꯁ ꯂꯩꯕ꯭ꯔꯣ ꯁꯤꯕꯣ ꯑꯣ ꯂꯥꯛꯑꯣ ꯀꯣꯏꯔꯛ ꯑꯣꯗꯅ ꯑꯗꯣ ꯑꯥ ꯆꯍꯤ ꯍꯧꯕ ꯃꯇꯝꯗ ꯍꯥꯏꯕꯗꯤ ꯑꯁꯤ ꯅꯨꯃꯤꯠꯇ ꯇꯧꯒꯅꯤ ꯍꯥꯏꯕꯗꯤ ꯂꯩꯇꯦ ꯑꯗꯨꯕꯨ ꯑꯗꯨꯝ ꯃꯤ ꯃꯌꯥꯝꯅ ꯋꯥꯔꯤ ꯁꯥꯃꯤꯟꯅꯔꯒ ꯗꯦꯠ ꯐꯤꯛꯁ ꯇꯧꯕꯅꯤ ꯑꯗꯣ ꯖꯅꯋꯥꯔꯤ ꯅꯠꯇ꯭ꯔꯒ ꯐꯦꯕꯋꯥꯔꯤ ꯃꯅꯨꯡꯗ ꯑꯗꯨꯝ ꯇꯧꯕ ꯑꯣ ꯑꯁꯤ ꯑꯥ ꯃꯐꯝꯗꯤ ꯑꯗꯨꯝ ꯍꯥꯏꯕ ꯌꯥꯗꯦ ꯑꯗꯨꯕꯨ ꯆꯍꯤ ꯈꯨꯗꯤꯡ ꯑꯗꯨꯝ ꯇꯣꯉꯥꯟ ꯇꯣꯉꯥꯟꯅ ꯇꯧꯕꯅꯤ ꯑꯥ ꯅꯍꯥꯟꯗꯤ ꯁꯦꯅꯥꯄꯇꯤꯗꯅꯦ ꯅꯠꯇ꯭ꯔꯒ ꯎꯝ ꯑꯗꯨ ꯑꯥ ꯅꯠꯇ꯭ꯔꯒ ꯆꯥꯟꯗꯦꯜꯗꯅꯦ ꯑꯗꯨꯝ ꯇꯧꯗꯧꯕꯅꯦ ꯑꯗꯨꯕꯨ ꯑꯥ ꯗꯤꯁ ꯏꯌꯥꯔꯗꯤ ꯇꯃꯦꯡꯂꯣꯡꯗ ꯇꯧꯒꯦ ꯍꯥꯏꯅ ꯈꯜꯂꯤꯌꯦ ꯑꯩꯈꯣꯏꯁꯦ ꯑꯗꯨ ꯅꯪꯅ ꯌꯥꯎꯅꯤꯡꯉꯦ ꯍꯥꯏꯔꯗꯤ ꯎꯝ ꯇꯨꯔꯤꯁ ꯒꯥꯏꯗ ꯀꯨꯝꯅꯁꯨ ꯑꯗꯨꯝ ꯃꯄꯥꯟꯗ ꯂꯩꯕ ꯃꯤ ꯈꯣꯏꯕꯨꯗꯨ ꯑꯗꯨꯝ ꯒꯥꯏꯗ ꯇꯧꯕꯤꯕꯅꯦ ꯑꯗꯨꯝ ꯒꯥꯔꯤꯒꯨꯝꯕ ꯄꯤꯕ ꯅꯠꯇ꯭ꯔꯒ ꯑꯥ ꯐꯨꯗꯤꯡ ꯂꯣꯗꯖꯤꯡꯒꯨꯝꯕ ꯑꯗꯨꯝ ꯂꯣꯏꯅꯃꯛ ꯄꯤꯕꯅꯦ ꯅꯪꯅ ꯂꯥꯛꯅꯤꯡꯉꯦ ꯍꯥꯏꯔꯗꯤ ꯅꯪꯒꯤ ꯐꯣꯟ ꯅꯝꯕꯔꯅꯦ ꯅꯠꯇ꯭ꯔꯒ ꯅꯪꯒꯤ ꯑꯗꯥꯔ ꯀꯥꯔꯗꯅꯦ ꯑꯗꯨꯝ ꯑꯥ ꯄꯤꯕꯤꯌꯣ ꯑꯗꯨꯒ ꯑꯗꯨꯗꯨꯅ ꯄꯤꯕ ꯃꯇꯨꯡꯗ ꯑꯗꯨꯗꯨ ꯄꯥꯏꯔꯒ ꯑꯩꯅ ꯁꯞꯃꯤꯠ ꯇꯧꯕꯤꯒꯦ ꯑꯗꯨꯒ ꯅꯪꯅ ꯑꯗꯨꯝ ꯂꯥꯛꯅꯤꯡꯕ ꯃꯇꯝꯗ ꯂꯥꯛꯄ ꯑꯗꯨꯒ ꯇꯨꯝꯅꯤꯡꯕꯒꯨꯝꯕꯁꯨ ꯂꯣꯏꯅꯃꯛ ꯑꯦꯔꯦꯟꯖ ꯇꯧꯕꯤꯒꯅꯤ

ꯑꯗꯨꯝ ꯊꯦꯡꯅꯔꯁꯨ ꯋꯥꯆꯞꯇ ꯑꯗꯨꯝ ꯊꯥꯕꯤꯔꯣ ꯐꯣꯟ ꯅꯪꯒꯤ ꯐꯣꯟ ꯅꯃꯕꯔ ꯑꯗꯥꯔ ꯀꯥꯔꯗ ꯑꯗꯨꯒ ꯄꯥꯁꯄꯣꯠ ꯑꯃꯀꯣ ꯍꯣꯏ ꯑꯗꯨꯝ ꯑꯗꯨ ꯉꯥꯛꯇ ꯊꯥꯕꯤꯔꯣ ꯑꯗꯨꯒ ꯑꯗꯨ ꯑꯣꯏꯔꯗꯤ ꯑꯗꯨꯝ ꯑꯩꯅ ꯇꯧꯕꯤꯒꯦ ꯍꯣꯏ ꯍꯣꯏ ꯑꯗꯨꯝ ꯌꯥꯝ ꯅꯨꯡꯉꯥꯏꯕꯅꯤ ꯑꯗꯨꯝ ꯅꯪꯁꯨ ꯑꯥ ꯂꯥꯛꯈ꯭ꯔꯒ ꯌꯦꯡꯉꯣ ꯑꯗꯣ ꯅꯪ ꯉꯥꯛꯇ ꯅꯠꯇꯦ ꯃꯤ ꯃꯌꯥꯝ ꯀꯣꯜ ꯇꯧꯔꯒ ꯍꯪꯂꯒ ꯂꯩꯕꯅꯦ ꯑꯗꯨꯝ ꯑꯥ ꯅꯨꯡꯉꯥꯏꯔꯝꯒꯅꯤ ꯑꯩꯈꯣꯏꯁꯨ ꯂꯥꯛꯀꯦ ꯍꯥꯏꯅ ꯑꯗꯨꯝ ꯍꯥꯏꯕ ꯑꯗꯣ ꯍꯣꯏ ꯍꯣꯏ ꯍꯣꯏ ꯑꯗꯨꯝ ꯂꯥꯛꯄꯤꯌꯣ ꯍꯣꯏ ꯍꯣꯏ ꯍꯣꯏ ꯑꯥ ꯑꯦ ꯑꯗꯨꯗꯤ ꯌꯥꯝ ꯅꯨꯡꯉꯥꯏꯔꯦꯀꯣ ꯊꯝꯂꯒꯦ ꯍꯣꯏ ꯍꯣꯏ